ꯑꯩꯅ ꯑꯣꯇꯣꯃꯦꯇꯤꯛ ꯇ꯭ꯔꯥꯟꯁꯂꯦꯁꯟꯁꯤꯗꯤ ꯀꯌꯥ ꯁꯤꯖꯤꯟꯅꯗꯦ ꯃꯔꯝꯗꯤ ꯑꯣꯇꯣꯃꯦꯇꯤꯛ ꯇ꯭ꯔꯥꯟꯁꯂꯦꯁꯟꯁꯦ ꯑꯩꯅ ꯃꯃꯥꯡꯗ ꯆꯥꯡꯌꯦꯡ ꯇꯧꯔꯒ ꯌꯦꯡꯈꯤꯕ ꯃꯇꯝꯗ ꯑꯩꯅ ꯀꯩꯒꯨꯝꯕ ꯑꯃ ꯇ꯭ꯔꯥꯟꯁꯂꯦꯠ ꯇꯧꯅꯕ ꯍꯣꯠꯅꯈꯤꯕ ꯃꯇꯝꯗ ꯌꯥꯝꯅ ꯑꯔꯥꯟꯕ ꯃꯌꯥꯝ ꯌꯥꯎꯕꯅ ꯆꯥꯟꯅꯗꯕ ꯃꯌꯥꯝ ꯌꯥꯎꯔꯛꯄꯅ ꯑꯩ ꯁꯤꯖꯤꯟꯅꯗ꯭ꯔꯦ ꯑꯗꯨꯒ ꯒꯨꯒꯜ ꯃꯦꯞꯇꯤ ꯑꯗꯨꯝ ꯁꯤꯖꯤꯟꯅꯩ ꯑꯗꯨꯒ ꯁꯤꯖꯤꯟꯅꯕ ꯃꯇꯝꯁꯤꯗꯁꯨ ꯒꯨꯒꯜ ꯃꯦꯞꯇꯁꯨ ꯑꯔꯥꯟꯕ ꯂꯝꯕꯤꯗ ꯑꯩꯈꯣꯏ ꯑꯗꯨꯝ ꯄꯨꯕ ꯑꯗꯨꯒ ꯑꯔꯥꯟꯕ ꯂꯝꯕꯤꯔꯣꯝꯗ ꯆꯠꯍꯜꯂꯒ ꯂꯝꯁꯦ ꯂꯥꯞꯊꯣꯛꯍꯟꯕꯒꯨꯝꯕ ꯑꯗꯨꯒꯨꯝꯕ ꯑꯗꯨꯝ ꯊꯣꯛꯑꯦ ꯑꯗꯨꯕꯨ ꯒꯨꯒꯜ ꯃꯦꯞꯇꯤ ꯑꯗꯨꯝ ꯁꯤꯖꯤꯟꯅꯕ ꯌꯥꯏ